ꯑꯩꯈꯣꯏ ꯃꯅꯤꯄꯨꯔꯤ ꯂꯣꯟꯁꯦ ꯑꯁꯤ ꯌꯥꯝꯅ ꯀꯩ ꯍꯥꯏꯅꯤ ꯅꯨꯡꯁꯤꯕ ꯑꯃ ꯄꯣꯛꯏ ꯃꯔꯝꯗꯤ ꯑꯩꯅ ꯃꯄꯥꯟ ꯂꯝꯗ ꯆꯠꯄꯕ ꯈꯪꯗꯦ ꯖꯥꯠ ꯕꯤꯖꯥꯠ ꯃꯌꯥꯝ ꯑꯃ ꯈꯨꯟ ꯈꯨꯟꯒꯤ ꯖꯥꯇꯤ ꯃꯌꯥꯝ ꯑꯃ ꯑꯗꯒꯤ ꯃꯅꯤꯄꯨꯔꯤꯗꯁꯨ ꯑꯩꯈꯣꯏ ꯃꯅꯤꯄꯨꯔꯗꯁꯤꯗꯁꯨ ꯇꯥꯔꯤꯁꯤ ꯈꯨꯟ ꯖꯥꯇꯤ ꯃꯌꯥꯝ ꯑꯃ ꯌꯥꯝꯃꯦ ꯑꯗꯨꯕꯨ ꯑꯩꯈꯣꯏ ꯃꯅꯤꯄꯨꯔꯤ ꯂꯣꯟꯁꯦ ꯑꯁꯦ ꯖꯥꯇꯤ ꯈꯨꯗꯤꯡꯃꯛꯅ ꯑꯌꯥꯝꯕ ꯂꯣꯏꯅ ꯈꯪꯕꯤ ꯑꯁꯤꯃꯁꯨ ꯌꯥꯝꯅ ꯅꯨꯡꯉꯥꯏ ꯑꯗꯒꯤ ꯑꯩꯅ ꯃꯄꯥꯟ ꯂꯝꯗ ꯆꯠꯂꯣ ꯈꯣꯠꯂꯣ ꯑꯩꯒꯤ ꯖꯥꯇꯤ ꯅꯠꯇ꯭ꯔꯒꯁꯨ ꯖꯥꯠ ꯑꯃꯒꯤ ꯃꯤ ꯑꯣꯏꯇꯥꯔꯒꯁꯨ ꯑꯩꯈꯣꯏ ꯃꯅꯤꯄꯨꯔ ꯂꯣꯟꯁꯦ ꯃꯣꯏꯅ ꯉꯥꯡꯉꯛꯄ ꯃꯇꯝꯗ ꯑꯩꯒꯤ ꯄꯨꯛꯅꯤꯡꯗ ꯌꯥꯝꯅ ꯅꯨꯡꯁꯤꯕ ꯑꯩꯉꯣꯟꯗ ꯏꯊꯤꯜ ꯑꯗꯨꯝ ꯐꯥꯎꯍꯜꯂꯤ ꯑꯗꯒꯤ ꯑꯩꯅ ꯏꯁꯥꯅꯁꯨ ꯌꯥꯝ ꯆꯥꯎꯊꯣꯛꯆꯩ ꯃꯔꯝꯗꯤ ꯑꯩꯒꯤ ꯏꯃꯥ ꯂꯣꯟꯁꯤ ꯑꯩꯒꯤ ꯖꯥꯇꯤ ꯅꯠꯇꯕ ꯖꯥꯠ ꯇꯤꯟꯗꯕ ꯃꯌꯥꯝ ꯑꯝꯅ ꯏꯃꯥ ꯂꯣꯟꯁꯦ ꯈꯪꯅꯔꯝꯕꯁꯦ ꯌꯥꯝꯅ ꯐꯩ ꯍꯥꯏꯅ ꯈꯜꯂꯦ ꯑꯗꯩ ꯌꯥꯝꯁꯨ ꯅꯨꯡꯁꯤ ꯌꯥꯝꯁꯨ ꯍꯔꯥꯎꯏ ꯑꯗꯒꯤ ꯑꯩꯒꯤ ꯖꯥꯇꯤ ꯅꯠꯇ꯭ꯔꯒꯁꯨ ꯑꯩꯒꯤ ꯃꯅꯤꯄꯨꯔꯗ ꯂꯩꯃꯤꯟꯅꯗ꯭ꯔꯒꯁꯨ ꯃꯄꯥꯟ ꯂꯝꯗ ꯊꯦꯡꯅꯔꯛꯄ ꯑꯩꯈꯣꯏ ꯖꯥꯠ ꯃꯥꯟꯅꯗꯕ ꯃꯤ ꯑꯃꯅ ꯑꯩꯒꯤ ꯏꯔꯣꯟꯁꯤ ꯉꯥꯡꯉꯛꯄ ꯃꯇꯝꯗ ꯃꯣꯏꯁꯦ ꯑꯩꯒꯤ ꯍꯦꯛ ꯄꯣꯛꯃꯤꯟꯅꯕ ꯑꯩꯒꯤ ꯏꯆꯤꯟ ꯏꯅꯥꯎꯅꯦ ꯈꯜꯂꯒꯅꯦ ꯌꯥꯝꯅ ꯅꯨꯡꯁꯤ ꯈꯣꯠꯂꯤ ꯑꯌꯥꯝꯕꯅꯁꯨ ꯑꯩꯈꯣꯏ ꯃꯅꯤꯄꯨꯔꯤ ꯂꯣꯟꯁꯤ ꯍꯧꯖꯤꯛꯇꯤ ꯂꯝ ꯂꯝ ꯈꯨꯗꯤꯡꯃꯛ ꯑꯌꯥꯝꯕ ꯂꯣꯏꯅ ꯈꯪꯅꯔꯦ ꯄꯨꯂꯞ